ꯐꯣꯔ ꯑꯣꯛꯇꯣꯕꯔ ꯇꯨ ꯊꯥꯎꯖꯟ ꯇꯦꯟ ꯐꯣꯔꯇꯤꯟ ꯐꯦꯕ꯭ꯋꯥꯔꯤ ꯇꯨ ꯊꯥꯎꯖꯟ ꯐꯣꯔꯇꯤꯟ ꯇ꯭ꯋꯦꯟꯇꯤ ꯇꯨ ꯑꯣꯛꯇꯣꯕꯔ ꯅꯥꯏꯟꯇꯤꯟ ꯁꯚꯦꯟꯇꯤ ꯑꯥꯏꯠ ꯅꯥꯏꯟ ꯃꯥꯔꯁ ꯅꯥꯏꯟꯇꯤꯟ ꯑꯥꯏꯇꯤ ꯇꯨꯌꯦꯜꯞ ꯁꯦꯞꯇꯦꯝꯕꯔ ꯅꯥꯏꯟꯇꯤꯟ ꯑꯥꯏꯇꯤ ꯑꯥꯏꯠ